ꯍꯜꯂꯣ ꯎꯝ ꯍꯥꯏꯕꯤꯔꯛꯑꯣ ꯍꯣꯏ ꯃꯥꯟꯅꯦ ꯑꯥ ꯀꯩꯅꯣ ꯅꯍꯥꯟ ꯀꯩꯅꯣ ꯂꯥꯁ ꯁꯇꯔꯗꯦꯗ ꯑꯩꯅ ꯂꯧꯈꯤꯕꯗꯨ ꯅꯠꯇ꯭ꯔꯣ ꯑꯥ ꯑꯩꯗꯣ ꯁ꯭ꯀꯤꯟꯒꯤ ꯌꯦꯡꯒꯦ ꯇꯧꯕꯅꯦꯕ ꯍꯥꯏꯕꯗꯤ ꯍꯧꯖꯤꯛꯇꯤ ꯋꯤꯟꯇꯔ ꯃꯇꯝꯁꯤ ꯁ꯭ꯀꯤꯟꯁꯨ ꯈꯔ ꯑꯗꯨꯝ ꯃꯤ ꯈꯨꯗꯤꯡꯃꯛꯁꯦ ꯑꯗꯨꯝ ꯄ꯭ꯔꯣꯕ꯭ꯂꯦꯝ ꯂꯩꯅꯩꯀꯣ ꯑꯗꯨꯅ ꯑꯩꯒꯤꯗꯤ ꯍꯟꯗꯛꯇꯤ ꯍꯥꯏꯕꯗꯤ ꯋꯤꯟꯇꯔꯒꯤ ꯌꯥꯝ ꯏꯪꯂꯛꯄ ꯃꯇꯝꯁꯤꯗ ꯑꯗꯨꯝ ꯆꯍꯤ ꯈꯨꯗꯤꯡꯒꯤ ꯑꯗꯨꯝ ꯈꯔ ꯈꯔꯗꯤ ꯇꯧꯋꯦꯕꯀꯣ ꯑꯗꯨꯒ ꯍꯟꯗꯛꯁꯤꯅ ꯍꯦꯟꯅ ꯍꯥꯏꯗꯤ ꯃꯥꯏꯗ ꯎꯔꯤꯡꯒꯨꯝꯕ ꯐꯨꯔꯤ ꯃꯆꯥ ꯃꯆꯥꯒꯨꯝꯕ ꯃꯌꯥꯝ ꯑꯃ ꯁꯨꯝ ꯊꯣꯛꯄ ꯍꯦꯜꯂꯛꯄ ꯑꯗꯣ ꯍꯥꯏꯗꯤ ꯑꯗꯨꯝ ꯗꯥꯛꯇꯔꯒꯁꯨ ꯑꯗꯨꯝ ꯑꯀꯨꯞꯄ ꯃꯔꯣꯜꯗꯣ ꯑꯩꯈꯣꯏꯅ ꯇꯥꯟꯅꯅꯤꯡꯗꯅ ꯑꯗꯨꯝ ꯇꯧꯕꯅꯦꯕ

ꯑꯗꯨꯝ ꯍꯥꯏꯗꯤ ꯀꯩꯅꯣ ꯇꯧꯋꯦꯕ ꯎꯝ ꯃꯃꯥꯡꯗ ꯁꯤꯖꯤꯟꯅꯔꯝꯕ ꯀ꯭ꯔꯤꯝꯗꯨꯅꯁꯨ ꯈꯔ ꯆꯥꯟꯅꯗꯕ ꯖꯥꯠꯅꯦꯕ ꯍꯟꯗꯛꯇꯤ ꯃꯃꯥꯡꯗ ꯑꯩꯅ ꯀ꯭ꯔꯤꯝꯗꯣ ꯑꯩꯅ ꯍꯥꯟꯅ ꯑꯗꯨꯝ ꯁꯤꯖꯤꯟꯅꯕ ꯀ꯭ꯔꯤꯝꯗꯣ ꯑꯩꯅ ꯆꯦꯟꯖ ꯇꯧꯔꯒ ꯃꯃꯥꯡꯁꯦ ꯑꯩꯅ ꯍꯟꯗꯛ ꯈꯛ ꯑꯩꯅ ꯊꯥ ꯑꯃ ꯑꯅꯤꯁꯦ ꯑꯅꯧꯕ ꯑꯃ ꯆꯦꯟꯖ ꯇꯧꯋꯦꯕ ꯑꯗꯨꯗꯒꯤꯁꯨ ꯍꯦꯟꯖꯤꯜꯂꯛꯄ ꯑꯩ ꯗꯣꯛꯇꯔꯒ ꯑꯃꯨꯛꯇ ꯇꯥꯟꯅꯔꯒ ꯀꯔꯝꯍꯥꯏꯅ ꯇꯧꯕ ꯈꯣꯠꯄ ꯍꯥꯏꯅ ꯍꯥꯏꯕꯗꯤ ꯁꯨꯝ ꯍꯣꯏ ꯑꯗꯣ ꯎꯝ ꯀ꯭ꯂꯤꯅꯤꯛꯁꯤ ꯄꯨꯡ ꯀꯌꯥꯗꯩ ꯀꯌꯥ ꯐꯥꯎꯁꯤ ꯗꯣꯛꯇꯔ ꯑꯗꯨꯝ ꯂꯩꯕꯤꯗꯣꯏꯅꯣ

ꯑꯇꯣꯞꯄꯗꯗꯤ ꯑꯗꯨꯝ ꯄꯨꯕꯤꯕ꯭ꯔꯣ ꯗꯣꯛꯇꯔꯁꯦ ꯑꯥ ꯎꯝ ꯐꯩꯌꯦ ꯑꯗꯨꯗꯤ ꯌꯥꯝ ꯐꯩꯌꯦ

ꯍꯥꯏꯕꯗꯤ ꯑꯗꯨꯝ ꯑꯩꯈꯣꯏꯅ ꯌꯦꯡꯕ ꯃꯇꯝꯗꯁꯨ ꯑꯗꯨꯝ ꯌꯦꯡꯕ ꯐꯪꯗꯦ ꯍꯥꯟꯅ ꯅꯣꯡꯃ ꯅꯤꯅꯤ ꯋꯥꯠꯂꯤꯉꯩꯗꯒꯤ ꯑꯗꯨꯝ ꯃꯇꯝꯗꯨ ꯑꯗꯨꯝ ꯑꯩꯈꯣꯏꯅ ꯍꯥꯏꯕꯗꯤ ꯍꯥꯟꯅ ꯄꯥꯎ ꯄꯤꯔꯅꯤꯅꯀꯣ ꯄꯥꯈꯠꯇꯅ ꯍꯪꯂꯛꯂꯤꯅꯤ ꯑꯗꯨꯝ

ꯎꯝ ꯌꯥꯝ ꯅꯨꯡꯉꯥꯏꯖꯔꯦ